ꯑꯧ ꯅꯣꯏꯁꯦ ꯀꯩꯅꯣ ꯁꯉꯥꯏꯒꯤ ꯔꯦꯁꯇꯨꯔꯦꯟꯗ ꯊꯤꯟꯕꯒꯤ ꯊꯕꯛ ꯇꯧꯔꯤꯕ ꯃꯤ ꯑꯣꯏꯕꯤꯕ꯭ꯔꯣ ꯑꯩ ꯀꯩꯅꯣ ꯑꯩꯒꯤ ꯃꯐꯝꯁꯦ ꯆꯞ ꯆꯥꯅ ꯍꯥꯏꯕꯤꯒꯦꯕꯀꯣ ꯑꯩ ꯂꯩꯕꯗꯤ ꯍꯧꯖꯤꯛꯇꯤ ꯌꯨꯝꯗ ꯂꯩꯇꯦꯕ ꯑꯗꯨ ꯑꯩꯈꯣꯏꯒꯤ ꯐꯦꯃꯤꯂꯤꯁꯤꯡꯗꯤ ꯂꯩꯌꯦ ꯑꯩꯈꯣꯏꯒꯤ ꯌꯨꯝꯁꯦ

ꯗꯣꯔ ꯕꯦꯜꯁꯦ ꯔꯤꯡ ꯇꯧꯕꯤꯌꯣꯕ ꯅꯠꯇ꯭ꯔꯗꯤ ꯀꯩꯅꯣ ꯃꯤꯁꯦ ꯔꯦꯁꯄꯣꯟ ꯇꯧꯕꯁꯦ ꯈꯔ ꯏꯁꯂꯣ ꯑꯣꯏꯔꯅꯤꯀꯣ ꯑꯗꯨꯅ ꯅꯣꯏꯅ ꯆꯪꯉꯒ ꯒꯦꯠ ꯍꯥꯡꯉꯒ ꯑꯗꯨꯝ ꯆꯪꯉꯣ ꯑꯗꯨꯝ ꯃꯊꯛ ꯀꯥꯔꯒ ꯁꯦꯀꯦꯟ ꯐ꯭ꯂꯣꯔꯗꯨꯗ ꯕꯦꯜ ꯔꯤꯡ ꯇꯧꯕꯤꯌꯨ